ꯑꯩꯅ ꯄꯥꯖꯈꯤꯕ ꯂꯥꯏꯅꯤꯡꯒꯤ ꯂꯥꯏꯔꯤꯛ ꯑꯃꯒꯤ ꯚꯔꯁ ꯃꯃꯤꯡꯅ ꯑꯁꯦꯡꯕ ꯋꯥꯍꯩ ꯍꯥꯏꯕ ꯂꯥꯏꯔꯤꯛ ꯑꯗꯨꯅꯤ ꯃꯗꯨꯒꯤ ꯋꯥꯍꯟꯊꯣꯛꯅ ꯑꯩꯈꯣꯏ ꯂꯥꯏꯔꯤꯛ ꯑꯁꯤꯅ ꯍꯥꯏꯔꯤꯕ ꯍꯥꯏꯅꯤꯡꯂꯤꯕꯁꯤ ꯑꯩꯈꯣꯏ ꯃꯤꯑꯣꯏꯕ ꯈꯨꯗꯤꯡꯃꯛꯄꯨ ꯑꯃꯒ ꯑꯃꯒ ꯅꯨꯡꯁꯤ ꯆꯥꯟꯅꯅ ꯍꯤꯡꯃꯤꯟꯅꯕ ꯂꯩꯃꯤꯟꯅꯕ ꯆꯥꯃꯤꯟꯅꯕ ꯑꯃꯗꯤ ꯈꯠꯅ ꯆꯩꯅꯗꯕ ꯑꯩꯈꯣꯏ ꯈꯨꯗꯤꯡꯃꯛꯄꯨ ꯑꯃꯠꯇ ꯑꯣꯏꯅ ꯄꯨꯟꯅ ꯍꯤꯡꯃꯤꯟꯅꯕꯗꯨꯅꯤ ꯂꯥꯏꯔꯤꯛ ꯑꯁꯤꯅ ꯄꯥꯔꯨꯕꯗꯒꯤ ꯑꯩꯉꯣꯟꯗ ꯑꯋꯣꯟꯕ ꯑꯃ ꯄꯨꯔꯛꯈꯤ ꯑꯩꯉꯣꯟꯗ ꯆꯥꯕꯗ ꯇꯨꯝꯕꯗ ꯑꯃꯗꯤ ꯊꯕꯛ ꯈꯨꯗꯤꯡꯃꯛꯇ ꯑꯍꯣꯡꯕ ꯑꯃ ꯄꯨꯔꯛꯈꯤ ꯂꯥꯏꯔꯤꯛ ꯑꯁꯤ ꯄꯥꯔꯨꯕꯗꯒꯤ ꯃꯊꯛ ꯊꯣꯡꯕꯁꯤꯡꯗ ꯀꯔꯝ ꯍꯥꯏꯅ ꯆꯠꯀꯗꯕꯅꯣ ꯑꯃꯗꯤ ꯃꯈꯥ ꯇꯥꯕꯁꯤꯡꯗ ꯅꯨꯡꯁꯤꯅ ꯌꯦꯡꯕ ꯍꯥꯏꯕꯗꯤ ꯑꯃꯒ ꯑꯃꯒ ꯈꯠꯅ ꯆꯩꯅꯗꯅ ꯌꯥꯝꯅ ꯅꯨꯡꯁꯤꯅꯅ ꯂꯩꯃꯤꯟꯅꯕꯒꯤ ꯄꯥꯎꯇꯥꯛ ꯑꯃꯁꯨ ꯌꯥꯎꯔꯤ ꯃꯗꯨꯇ ꯅꯠꯇꯅ ꯂꯥꯏꯔꯤꯛ ꯑꯁꯤ ꯄꯥꯔꯨꯕꯗꯒꯤ ꯑꯩꯉꯣꯟꯗ ꯍꯥꯏꯕꯗꯤ ꯌꯥꯝꯅ ꯄꯨꯛꯆꯦꯜ ꯁꯦꯡꯕ ꯊꯃꯣꯏ ꯆꯥꯎꯊꯣꯛꯄ ꯑꯃ ꯍꯥꯏꯕꯗꯨ ꯑꯣꯏ ꯂꯥꯏꯔꯤꯛ ꯑꯁꯤꯅ ꯑꯩꯈꯣꯏ ꯈꯨꯗꯤꯡꯃꯛꯄꯨ ꯌꯥꯝꯅ ꯅꯨꯡꯁꯤꯅꯅ ꯂꯩꯅꯕ ꯑꯃꯗꯤ ꯑꯃꯒ ꯑꯃꯒ ꯈꯠꯅ ꯆꯩꯅꯗꯕꯤꯗ ꯌꯥꯝꯅ ꯄꯤꯁ ꯑꯣꯏꯅ ꯂꯩꯅꯕꯒꯤꯗꯃꯛꯇ ꯏꯊꯤꯜ ꯑꯃ ꯄꯤ